ꯃꯅꯤꯄꯨꯔꯒꯤ ꯃꯤꯌꯥꯝꯅ ꯑꯌꯥꯝꯕ ꯃꯇꯝꯗ ꯄꯥꯎꯁꯤ ꯔꯤꯗꯤꯌꯣꯒꯤ ꯈꯨꯠꯊꯥꯡꯗꯁꯨ ꯇꯥꯕ ꯐꯪꯏ ꯑꯗꯨꯒ ꯅ꯭ꯌꯨꯁꯄꯦꯄꯔ ꯅꯤ ꯅ꯭ꯌꯨꯁ ꯋꯦꯞꯁꯥꯏꯠꯇ ꯆꯪꯉꯒ ꯑꯗꯒꯤ ꯍꯧꯖꯤꯛꯇꯤ ꯆꯥꯎꯈꯠꯂꯕꯅꯤꯅ ꯐꯦꯁꯕꯨꯛꯇꯁꯨ ꯑꯞꯗꯦꯠ ꯇꯧꯔꯛꯄ ꯊꯨꯔꯦ ꯐꯦꯁꯕꯨꯛꯇꯒꯤꯁꯨ ꯑꯩꯈꯣꯏꯅ ꯈꯪꯕ ꯉꯝꯃꯦ ꯄꯥꯎꯁꯦ ꯁꯠ ꯁꯠ ꯐꯪꯕ ꯉꯝꯃꯦ ꯑꯗꯒꯤ ꯑꯗꯨꯒ ꯅ꯭ꯌꯨꯁ ꯆꯦꯅꯦꯜꯗꯁꯨ ꯑꯩꯈꯣꯏꯒꯤ ꯇꯤ ꯕꯤꯗꯁꯨ ꯅ꯭ꯌꯨꯁ ꯆꯦꯅꯦꯜ ꯃꯌꯥꯝ ꯂꯩꯔꯦ ꯇꯣꯝ ꯇꯤ ꯕꯤ ꯑꯗꯒꯤ ꯏꯝꯄꯦꯛ ꯅ꯭ꯌꯨꯁ ꯑꯁꯤ ꯃꯌꯥꯝꯗꯒꯤꯁꯨ ꯑꯩꯈꯣꯏꯅ ꯑꯗꯨꯝ ꯇꯥꯄ ꯄꯥꯎꯁꯦ ꯐꯪꯕ ꯉꯝꯃꯦ ꯅ꯭ꯌꯨꯁꯄꯦꯄꯔꯗ ꯍꯥꯏꯔꯒꯅ ꯍꯨꯌꯦꯟ ꯂꯥꯟꯄꯥꯎ ꯁꯉꯥꯏ ꯑꯦꯛꯁꯄ꯭ꯔꯦꯁ ꯁꯅꯥ ꯂꯩꯄꯥꯛ ꯃꯌꯥꯝ ꯂꯩꯔꯦ ꯑꯁꯤꯒꯨꯝꯕ ꯃꯌꯥꯝꯗꯒꯤꯁꯨ ꯑꯩꯈꯣꯏꯁꯦ ꯄꯥꯎ ꯃꯌꯥꯝ ꯇꯥꯕ ꯐꯪꯉꯦ ꯐꯪꯉꯦ ꯑꯗꯒꯤ ꯔꯦꯗꯤꯌꯣꯗꯁꯨ ꯑꯩꯈꯣꯏꯒꯤ ꯁꯪꯉꯥꯏ ꯆꯦꯅꯦꯜ ꯑꯗꯨ ꯃꯌꯥꯝꯗꯨꯗꯁꯨ ꯇꯥꯕ ꯐꯪꯉꯦ